ꯑꯩꯈꯣꯏꯒꯤ ꯁꯤꯗ ꯅꯣꯡꯗꯤ ꯍꯥꯟꯅ ꯌꯥꯝ ꯇꯥꯔꯝꯃꯤ ꯑꯗꯨꯕꯨ ꯍꯧꯖꯤꯛꯇꯤ ꯅꯣꯡꯁꯨ ꯌꯥꯝꯅ ꯆꯨꯕꯁꯨ ꯑꯣꯏꯗ꯭ꯔꯦ ꯅꯣꯡ ꯆꯨꯗ꯭ꯔꯕꯅꯤꯅ ꯍꯧꯖꯤꯛ ꯊꯛꯅꯕꯁꯤꯡꯁꯨ ꯋꯥꯕꯗꯣ ꯑꯣꯏꯔꯦ ꯑꯗꯨꯒ ꯑꯩꯈꯣꯏꯒꯤ ꯐꯤ ꯂꯥꯡ ꯁꯨꯕ ꯈꯣꯠꯄ ꯏꯁꯤꯡꯁꯨ ꯌꯥꯝꯅ ꯋꯥꯔꯦ ꯏꯔꯨ ꯃꯥꯏꯗꯅꯕ ꯏꯁꯤꯡꯁꯨ ꯌꯥꯝꯅ ꯋꯥꯏ ꯑꯗꯨꯒ ꯑꯩꯈꯣꯏꯒꯤ ꯇꯨꯔꯦꯟ ꯍꯥꯏꯕꯁꯨ ꯂꯩꯇꯕꯅꯤꯅ ꯄꯥꯠ ꯂꯥꯡꯁꯨ ꯒꯣꯍꯥ ꯂꯥꯡꯁꯨ ꯑꯝꯇ ꯂꯩꯇꯕ ꯑꯣꯏꯕꯅꯤꯅ ꯏꯁꯤꯡꯒꯤꯗꯃꯛꯇ ꯌꯥꯝꯅ ꯋꯥꯏ ꯑꯗꯨꯅ ꯑꯩꯈꯣꯏ ꯏꯁꯤꯡ ꯂꯥꯞꯅ ꯁꯣꯛꯑꯒ ꯈꯣꯠꯂꯒ ꯁꯤꯖꯤꯟꯅꯕꯅꯤꯅ ꯑꯗꯨꯕꯨ ꯅꯣꯡꯁꯨ ꯌꯥꯝꯅ ꯐꯖꯅ ꯆꯨꯗꯕ ꯑꯣꯏꯕꯅꯤꯅ ꯑꯩꯈꯣꯏꯒꯤ ꯂꯧꯁꯤꯡ ꯂꯥꯡꯁꯨ ꯌꯥꯝꯅ ꯑꯐꯕꯗꯣ ꯑꯣꯏꯗ꯭ꯔꯦ ꯑꯗꯨ ꯏꯁꯤꯡꯒꯤꯁꯨ ꯌꯥꯝꯅ ꯑꯋꯥꯕ ꯑꯣꯏ ꯑꯗꯨꯕꯨ ꯌꯨꯝ ꯁꯥꯕꯗ ꯌꯨꯝ ꯁꯥꯔꯦ ꯍꯥꯏꯔꯦ ꯏꯁꯤꯡ ꯑꯃꯗꯤ ꯑꯗꯨꯝ ꯆꯪꯏ ꯏꯁꯤꯡ ꯌꯥꯝꯅ ꯃꯔꯥꯡ ꯀꯥꯏꯗꯕ ꯑꯣꯏꯕꯅꯤꯅ ꯏꯁꯤꯡꯗꯣ ꯌꯥꯝꯅꯁꯨ ꯋꯥꯏ ꯑꯗꯨꯒ ꯑꯩꯈꯣꯏꯒꯤ ꯊꯛꯅꯕ ꯈꯣꯠꯅꯕ ꯆꯥꯅꯕ ꯑꯗꯨꯗꯩ ꯏꯁꯤꯡ ꯌꯥꯎꯗ꯭ꯔꯒꯗꯤ ꯀꯔꯤꯝꯇꯁꯨ ꯌꯥꯗꯦ ꯑꯗꯨꯅ ꯏꯁꯤꯡ ꯍꯥꯏꯕꯁꯤꯗꯤ ꯌꯥꯝꯅ ꯃꯔꯨ ꯑꯣꯏꯕ ꯄꯣꯠꯅꯤ ꯑꯗꯨꯅ ꯏꯁꯤꯡꯁꯦ ꯑꯩꯈꯣꯏꯒꯤ ꯏꯁꯤꯡꯁꯦ ꯀꯪꯈꯤꯕ ꯇꯥꯔꯗꯤ ꯉꯥ ꯐꯥꯕꯝꯁꯨ ꯂꯩꯇꯦ ꯑꯗꯨꯅ ꯇꯨꯔꯦꯟ ꯄꯥꯠ ꯍꯥꯏꯔꯦ ꯃꯔꯥꯡ ꯀꯥꯏꯗ ꯃꯔꯥꯡ ꯀꯥꯏꯗꯕꯅꯤꯅ ꯏꯁꯤꯡꯁꯨ ꯌꯥꯝꯅ ꯃꯔꯥꯡ ꯀꯥꯏꯕꯗꯨ ꯑꯣꯏꯗꯦ ꯏꯁꯤꯡꯒꯤ ꯃꯐꯝ ꯍꯥꯏꯔꯒꯅ ꯌꯥꯝꯅ ꯂꯥꯞꯄꯦ ꯑꯗꯨꯅ ꯁꯣꯛꯑꯒ ꯈꯣꯠꯂꯒ ꯁꯤꯖꯤꯟꯅꯕ ꯑꯣꯏꯕꯅꯤꯅ ꯏꯁꯤꯡꯁꯤꯒꯤꯗꯃꯛꯇ ꯑꯣꯏꯅꯗꯤ ꯌꯥꯝꯅ ꯋꯥꯏ ꯅꯣꯡꯁꯨ ꯌꯥꯝ ꯀꯥꯍꯦꯟꯅ ꯆꯨꯕꯗꯣ ꯑꯣꯏꯗꯦ ꯍꯧꯖꯤꯛꯇꯤ ꯍꯥꯟꯅꯗꯤ ꯅꯣꯡꯁꯤ ꯆꯨꯔꯝꯕꯅꯤ ꯑꯗꯨꯕꯨ ꯍꯧꯖꯤꯛꯇꯤ ꯅꯣꯡꯁꯨ ꯌꯥꯝꯅ ꯆꯨꯗꯦ